ꯑꯩꯈꯣꯏꯀꯤ ꯈꯨꯟꯉꯩꯗ ꯃꯤꯌꯥꯝꯁꯤꯡꯅ ꯂꯣꯟꯁꯤꯡ ꯌꯥꯝꯗꯦ

ꯁꯔꯀꯥꯒꯤ ꯊꯕꯛ ꯇꯧꯕꯁꯤꯡꯅ ꯃꯣꯏꯒꯤ ꯊꯕꯛ ꯑꯣꯏꯅ ꯒ꯭ꯔꯥꯟꯇꯣ ꯍꯥꯞꯂꯒ ꯂꯣꯟ ꯂꯣꯏꯕꯅꯦ ꯂꯣꯟ ꯂꯧꯕꯁꯦ ꯕꯦꯡ ꯃꯈꯜ ꯃꯈꯜꯗꯨꯗ ꯊꯕꯛ ꯇꯧꯕꯁꯤꯡ ꯃꯦꯅꯦꯖꯔ ꯈꯣꯏꯗ ꯍꯣꯏꯅꯔꯒꯦ ꯂꯣꯟꯒꯤ ꯋꯥꯔꯤ ꯁꯥꯕꯅꯦ ꯂꯣꯟ ꯂꯧꯕꯗꯤ ꯈꯔ ꯂꯩꯌꯦ ꯑꯗꯨꯅ ꯀꯃꯣꯟ ꯄꯤꯄꯜꯗꯤ ꯂꯧꯗꯕꯅꯦ ꯃꯤ ꯃꯦꯖꯣꯔꯤꯇꯤꯅ ꯑꯗꯨꯒ ꯂꯣꯟ ꯂꯧꯕ ꯑꯁꯤ ꯌꯥꯝ ꯐꯔꯛ ꯇꯥꯕ ꯊꯣꯛꯄꯅꯤ ꯍꯥꯏꯕꯗꯤ ꯂꯣꯟ ꯄꯥꯏꯕ ꯊꯤꯕ ꯃꯇꯝꯗ ꯁꯣꯏꯈꯤꯕ ꯅꯠꯇ꯭ꯔꯒ ꯃꯇꯝꯗ ꯄꯥꯏꯌꯣ ꯄꯥꯏꯌꯣ ꯊꯤꯕꯤꯗꯕꯒꯨꯝꯕ ꯀꯔꯤꯗꯤ ꯏꯁꯥꯒꯤ ꯖꯦꯅꯔꯦꯜ ꯖꯦꯅꯔꯦꯇꯔ ꯅꯠꯇ꯭ꯔꯒ ꯌꯨꯝꯒꯤ ꯄ꯭ꯂꯣꯠꯀꯨꯝꯕ ꯂꯣꯏꯅ ꯃꯥꯂꯦ ꯕꯦꯡꯒꯤ ꯑꯣꯏ ꯍꯥꯏꯕ ꯌꯥꯏꯌꯦ ꯑꯗꯨꯅ ꯏꯁꯇꯦꯕꯜ ꯏꯟꯀꯝ ꯂꯩꯇ꯭ꯔꯗꯤ ꯂꯣꯟ ꯂꯧꯕ ꯈꯔ ꯇꯥꯕ ꯑꯃ ꯊꯣꯛꯑꯦ ꯑꯃꯁꯨꯡ ꯂꯣꯟꯒꯤ ꯃꯇꯝ ꯌꯥꯝ ꯆꯥꯎꯔꯗꯤ ꯅꯨꯡꯇꯤꯡ ꯆꯍꯤ ꯈꯨꯗꯤꯡ ꯏꯟꯇ꯭ꯔꯦꯁ ꯒꯨꯅ ꯁꯦꯜꯗꯨ ꯗꯤꯗꯛ ꯇꯧꯒꯅꯤ ꯑꯗꯨꯅ ꯈꯔ ꯍꯦꯡꯅ ꯁꯤꯠꯁꯤ ꯊꯤꯗꯣꯏꯅꯤ ꯂꯣꯟ ꯂꯧꯈꯤꯕ ꯕꯦꯡꯗꯨꯗ